ꯑꯩꯈꯣꯏ ꯂꯩꯀꯥꯏꯗ ꯂꯩꯔꯤꯕꯁꯤꯡꯁꯦ ꯄꯣꯁꯄꯔꯇꯝ ꯗꯤꯄ꯭ꯔꯦꯁꯟꯒꯤ ꯃꯔꯝꯗꯁꯤ ꯊꯣꯏꯅꯗꯤ ꯈꯪꯗꯦ ꯑꯗꯨꯕꯨ ꯑꯩꯍꯥꯛꯇꯤ ꯈꯪꯉꯤ ꯃꯔꯝꯗꯤ ꯑꯩꯅ ꯗꯥꯛꯇꯔꯈꯣꯏꯒꯤ ꯑꯣꯔ ꯍꯦꯜꯠ ꯗꯤꯄꯥꯔꯠꯃꯦꯟꯗ ꯂꯩꯔꯤꯕꯁꯤꯡꯒꯤ ꯅꯣꯂꯦꯖꯇ ꯃꯣꯏꯅ ꯍꯥꯏꯕꯤꯔꯛꯄꯒꯤ ꯃꯇꯨꯡꯏꯟꯅ ꯑꯩꯅ ꯈꯪꯖꯕ ꯈꯔ ꯂꯩ ꯑꯗꯨꯒ ꯃꯣꯏꯅꯁꯨ ꯑꯩꯉꯣꯟꯗ ꯃꯇꯦꯡ ꯄꯥꯡꯕꯤ ꯑꯗꯨꯒ ꯑꯩꯉꯣꯟꯗꯁꯨ ꯌꯥꯝꯅ ꯇꯥꯛꯄꯤꯌꯦ ꯄꯣꯁꯄꯔꯇꯝ ꯗꯤꯄ꯭ꯔꯦꯁꯟꯒꯤꯗꯃꯛꯇ ꯑꯗꯨꯒ ꯀꯃꯥꯏꯅ ꯈꯪꯈꯤ ꯍꯥꯏꯕꯗ ꯄꯣꯁꯄꯔꯇꯝ ꯗꯤꯄ꯭ꯔꯦꯁꯟ ꯍꯥꯏꯕꯁꯦ ꯌꯥꯝꯅ ꯃꯔꯨꯑꯣꯏꯕꯅꯤ ꯑꯁꯤꯗꯒꯤ ꯉꯥꯛꯊꯣꯛꯀꯗꯧꯕ ꯄꯣꯁꯄꯔꯇꯝ ꯗꯤꯄ꯭ꯔꯦꯁꯟ ꯑꯁꯤ ꯌꯥꯝꯅ ꯃꯔꯨꯑꯣꯏꯕ ꯑꯃꯈꯛꯅꯤ